ꯑꯩꯅ ꯄꯤꯛꯏꯉꯩꯗꯒꯤ ꯂꯥꯏ ꯌꯦꯛꯄꯁꯦ ꯌꯥꯝ ꯄꯥꯝꯖꯔꯛꯑꯦ ꯍꯥꯏꯗꯤ ꯁ꯭ꯀꯨꯜ ꯁ꯭ꯀꯨꯜ ꯁ꯭ꯀꯨꯜꯗ ꯗ꯭ꯔꯣꯋꯤꯡ ꯌꯦꯛꯄꯗ ꯑꯩꯅ ꯌꯥꯝꯅ ꯍꯦꯟꯅ ꯌꯥꯝ ꯄꯥꯝꯖꯅ ꯁꯕꯖꯦꯛꯁꯨ ꯑꯣꯏꯖꯕ ꯑꯩꯅ ꯄꯥꯝꯖꯕ ꯑꯣꯖꯥ ꯃꯌꯥꯝꯅꯁꯨ ꯑꯩꯅ ꯌꯦꯛꯄꯗ ꯅꯪꯅ ꯌꯥꯝꯅ ꯌꯦꯛꯄ ꯌꯥꯝ ꯍꯩꯌꯦ ꯈꯨꯠꯁꯨ ꯌꯥꯝ ꯐꯖꯩꯌꯦ ꯂꯥꯏ ꯌꯦꯛꯄꯁꯦ ꯅꯪ ꯄꯦꯟꯇꯔ ꯑꯣꯏꯌꯨꯀꯣ ꯀꯥꯏꯅ ꯌꯥꯝ ꯍꯥꯏꯖꯔꯛꯄꯗꯤ ꯑꯣꯖꯥ ꯌꯥꯝ ꯌꯥꯎꯖꯩ ꯑꯩ ꯌꯥꯝ ꯍꯔꯥꯎꯖꯩ ꯑꯗꯣ ꯑꯩꯅ ꯑꯉꯥꯡ ꯑꯣꯏꯔꯤꯉꯩꯗ ꯀꯝꯄꯤꯇꯤꯁꯟ ꯑꯃꯗꯤ ꯌꯥꯎꯔꯛꯑꯦ ꯑꯩ ꯌꯥꯎꯔꯛꯄꯗꯨꯗ ꯃꯤ ꯃꯌꯥꯝ ꯑꯃ ꯂꯥꯛꯑꯦ ꯀꯝꯄꯤꯇꯤꯁꯟꯗꯨꯗ ꯑꯩꯅ ꯍꯥꯏꯗꯤ ꯑꯩꯒꯤꯁꯨ ꯑꯗꯨꯒꯨꯝꯕ ꯑꯩꯒꯤꯁꯨ ꯑꯃꯗꯤ ꯌꯦꯛꯑꯒ ꯇꯧꯋꯦ ꯑꯩꯁꯨ ꯑꯃ ꯈꯜꯂꯛꯇꯤ ꯈꯜꯂꯛꯑꯦꯕ ꯑꯗꯣ ꯑꯣꯖꯥ ꯃꯌꯥꯝꯅ ꯈꯜꯂꯛꯄ ꯀꯥꯟꯗ ꯑꯩꯈꯣꯏ ꯁ꯭ꯀꯨꯜꯗꯨꯁꯨ ꯌꯥꯝ ꯍꯔꯥꯎꯖꯩ ꯍꯥꯏꯗꯤ ꯑꯥꯗ ꯃꯣꯏꯅ ꯄ꯭ꯔꯥꯏꯖꯀ ꯐꯪꯉꯒ ꯑꯩꯈꯣꯏ ꯑꯩꯈꯣꯏ ꯁ꯭ꯀꯨꯜꯒꯤ ꯑꯣꯏꯅ ꯁꯥꯇꯔ ꯑꯃ ꯌꯥꯎꯔꯛꯑꯦ ꯍꯥꯏꯕꯗꯨꯗ ꯃꯌꯥꯝꯅ ꯃꯃꯥꯡꯗ ꯀꯧꯊꯣꯛꯄꯗ ꯑꯩꯗꯤ ꯍꯥꯏꯗꯤ ꯈꯔ ꯍꯔꯥꯎꯖꯕ ꯑꯃ ꯄꯣꯛꯆꯩ ꯍꯥꯏꯗꯤ ꯀꯝꯄꯤꯇꯤꯁꯟꯗꯨꯗ ꯃꯌꯥꯝ ꯃꯌꯥꯝ ꯑꯃ ꯎꯔꯦ ꯑꯩꯈꯣꯏ ꯐ꯭ꯔꯦꯟ ꯃꯌꯥꯝ ꯑꯃ ꯃꯣꯏꯅ ꯌꯦꯛꯄ ꯃꯣꯏꯒꯤ ꯍꯩꯖꯕ ꯍꯥꯏꯗꯤ ꯑꯗꯨ ꯅꯨꯃꯤꯠꯇꯨꯗ ꯎꯔꯛꯄꯗꯣ ꯑꯉꯛꯄ ꯑꯃ ꯄꯣꯛꯆꯩ ꯍꯥꯏꯗꯤ ꯃꯣꯏ ꯃꯌꯥꯝꯁꯤ ꯌꯦꯛꯄꯁꯤ ꯍꯥꯏꯗꯤ ꯃꯁꯥ ꯃꯁꯥꯒꯤ ꯑꯥꯏꯗꯤꯌꯥ ꯃꯌꯥꯝ ꯌꯦꯛꯆꯔꯤꯅꯤꯀꯣ ꯑꯗꯨ ꯑꯩꯒꯤꯁꯨ ꯄꯨꯊꯛꯑꯦ ꯑꯗꯨ ꯁꯤꯁꯤ ꯐꯥꯎꯕ ꯌꯦꯛꯄꯒꯤ ꯑꯥꯏꯗꯤꯌꯥ ꯌꯥꯝ ꯂꯩ ꯃꯤꯁꯤꯡꯁꯤ ꯌꯥꯝꯅ ꯍꯩꯕ ꯌꯥꯝꯅ ꯂꯩꯔꯝꯃꯦ ꯍꯥꯏꯗꯤ ꯑꯩꯅꯇ ꯍꯥꯏꯗꯤ ꯑꯩꯅ ꯁ꯭ꯀꯨꯜꯗꯨꯇꯗ ꯌꯦꯡꯉꯒ ꯍꯩꯔꯝꯕꯅꯦ ꯑꯗꯣ ꯀꯝꯄꯤꯇꯤꯁꯟꯗꯨꯗ ꯊꯣꯛꯂꯛꯑꯒ ꯍꯥꯏꯗꯤ ꯌꯥꯝꯅ ꯑꯥꯏꯗꯤꯌꯥ ꯑꯣꯏꯕ ꯑꯣꯖꯥꯒ ꯋꯥꯔꯤ ꯁꯥꯟꯅꯕꯗ ꯂꯥꯏ ꯌꯦꯛꯄ ꯑꯣꯖꯥꯁꯤꯡꯒ ꯋꯥꯔꯤ ꯁꯥꯟꯅꯕꯗꯁꯨ ꯌꯥꯝ ꯅꯨꯡꯉꯥꯏꯖꯩ ꯍꯥꯏꯗꯤ ꯑꯦꯛꯖꯤꯕꯤꯁꯟꯗꯁꯨ ꯑꯣꯖꯥꯁꯤꯡꯅ ꯂꯥꯛꯑꯣ ꯍꯥꯏꯌꯦ ꯑꯗꯨꯗꯁꯨ ꯆꯠꯂꯨꯏ ꯌꯥꯝꯅ ꯐꯖꯅ ꯍꯥꯏꯗꯤ ꯃꯥꯒꯤ ꯑꯦꯛꯖꯤꯕꯤꯁꯟꯗꯨ ꯎꯔꯒ ꯑꯁ ꯑꯩꯁꯨ ꯍꯥꯏꯗꯤ ꯑꯩꯅꯁꯨ ꯈꯔ ꯄꯨꯊꯣꯛꯅꯤꯡꯕ ꯍꯥꯏꯗꯤ ꯌꯦꯛꯑꯒ ꯇꯧꯅꯤꯡꯕ ꯍꯥꯏꯗꯤ ꯑꯩꯒꯤ ꯃꯥꯏꯟꯗꯁꯨ ꯈꯔ ꯂꯥꯛꯑꯦ ꯑꯣꯖꯥꯅꯁꯨ ꯑꯦꯗꯚꯥꯏꯁ ꯄꯤꯔꯛꯑꯦ ꯅꯪꯁꯨ ꯂꯥꯛꯑꯣ ꯍꯥꯏꯗꯤ ꯑꯩꯈꯣꯏ ꯑꯦꯛꯖꯤꯕꯤꯁꯟꯁꯦ ꯅꯪꯁꯨ ꯅꯪꯒꯤꯁꯨ ꯈꯔ ꯄꯨꯊꯣꯔꯛꯑꯣ ꯅꯪꯅ ꯄꯥꯝꯕꯗꯣ ꯌꯦꯛꯅꯤꯡꯕꯗꯣ ꯀꯩꯅꯣ ꯍꯥꯏꯕꯗꯣ ꯑꯩꯈꯣꯏꯒ ꯇꯥꯟꯅꯁꯤ ꯂꯥꯛꯑꯣ ꯍꯥꯏꯗꯤ ꯍꯥꯏꯕꯤꯔꯝꯃꯤ ꯑꯗꯣ ꯑꯩꯅ ꯌꯥꯝ ꯄꯥꯝꯖꯕꯗꯤ ꯄꯥꯝꯖꯕ ꯑꯗꯨ ꯍꯥꯏꯗꯤ ꯍꯧꯖꯤꯛꯁꯨ ꯑꯗꯨꯝ ꯍꯥꯏꯗꯤ ꯍꯣꯠꯇꯤ ꯍꯣꯠꯅꯔꯤꯀꯣ ꯌꯨꯝꯗ ꯑꯗꯨꯝ ꯂꯥꯏ ꯌꯦꯛꯄꯁꯤ ꯌꯥꯝꯖꯕꯅꯤꯅ ꯑꯗꯨ ꯑꯦꯛꯖꯤꯕꯤꯁꯟꯗꯤ ꯑꯩꯗꯤ ꯄꯨꯊꯣꯛꯇꯤ ꯄꯨꯊꯣꯛꯇ꯭ꯔꯤ ꯑꯣꯖꯥꯒꯗꯤ ꯑꯗꯨꯝ ꯇꯥꯟꯗꯤ ꯇꯥꯟꯅꯕ ꯌꯨꯝꯗꯗꯤ ꯑꯗꯨꯝ ꯌꯦꯛꯄꯗꯤ ꯁꯥꯟꯅꯕ ꯍꯥꯏꯗꯤ ꯑꯩ ꯗ꯭ꯔꯣꯋꯤꯡ ꯁꯕꯖꯦꯛꯁꯦ ꯑꯩ ꯐꯦꯕ꯭ꯔꯥꯏꯠ ꯁꯕꯖꯦꯛꯅꯦꯕ ꯌꯥꯝ ꯅꯨꯡꯉꯥꯏꯖꯩ ꯗ꯭ꯔꯣꯋꯤꯡ ꯁꯕꯖꯦꯛꯁꯦ ꯑꯩꯉꯣꯟꯗꯗꯤ